ꯏꯟꯇꯔꯅꯦꯁꯅꯦꯟ ꯁꯤꯇꯤꯖꯀꯤ ꯃꯅꯨꯡꯗ ꯑꯩꯅ ꯈ꯭ꯋꯥꯏꯗꯩ ꯄꯥꯝꯕ ꯃꯉꯥ ꯍꯥꯏꯔꯒꯗꯤ ꯑꯍꯥꯟꯕꯗ ꯗꯨꯕꯥꯏ ꯂꯩꯔꯦ ꯗꯨꯕꯥꯏ ꯑꯁꯤ ꯌꯥꯝ ꯂꯛꯖꯔꯤꯌꯁ ꯑꯣꯏꯕ ꯏꯟꯇꯔꯅꯦꯁꯅꯦꯟ ꯁꯤꯇꯤ ꯑꯃꯅꯤ ꯑꯗꯨꯅ ꯑꯩꯅ ꯄꯥꯝꯃꯤ ꯑꯗꯨꯒ ꯑꯅꯤꯁꯨꯕꯗꯅ ꯂꯟꯗꯟ ꯂꯩꯔꯦ ꯂꯟꯗꯟꯁꯤꯁꯨ ꯌꯥꯝ ꯑꯦꯁꯦꯟꯗ ꯏꯪꯂꯤꯁ ꯂꯦꯡꯒꯣꯖꯇ ꯌꯥꯝ ꯀꯩꯅꯣ ꯇꯧꯕ ꯗꯤꯕꯂꯞ ꯇꯧꯕ ꯀꯟꯇ꯭ꯔꯤꯅꯤ ꯑꯗꯨꯅ ꯌꯥꯝ ꯆꯠꯅꯤꯡꯉꯤ ꯌꯥꯝ ꯌꯥꯝ ꯅꯨꯡꯉꯥꯏꯗꯧꯕ ꯏꯟꯇꯔꯅꯦꯁꯅꯦꯜ ꯁꯤꯇꯤ ꯑꯃ ꯑꯣꯏ ꯑꯗꯨꯒ ꯁꯤꯌꯣꯜ ꯁꯤꯌꯣꯜꯁꯤꯅ ꯀꯣꯔꯤꯌꯥꯒꯤ ꯀꯦꯄꯤꯇꯦꯜ ꯑꯗꯣ ꯃꯥꯒꯤ ꯃꯈꯣꯏ ꯀꯣꯔꯤꯌꯥꯒꯤ ꯀꯨꯏꯁꯤꯟ ꯑꯗꯒꯤ ꯐꯨꯗꯁꯦ ꯌꯥꯝ ꯋꯥꯔꯜꯗ ꯃꯃꯤꯡ ꯆꯠꯂꯤ ꯌꯥꯝ ꯑꯩꯉꯣꯟꯗ ꯌꯥꯝ ꯆꯠꯅꯤꯡꯕꯒꯤ ꯏꯟꯇꯔꯦꯛꯁꯟ ꯑꯃ ꯄꯤꯕꯗꯣ ꯑꯣꯏ ꯃꯔꯤꯁꯨꯕꯗꯅ ꯕꯦꯡꯀꯣꯛꯁꯤꯁꯨ ꯕꯦꯡꯀꯣꯛ ꯁꯤꯇꯤꯁꯤꯁꯨ ꯌꯥꯝ ꯆꯠꯅꯤꯡꯉꯤ ꯕꯦꯡꯀꯣꯛ ꯁꯤꯇꯤꯁꯤꯗ ꯃꯈꯣꯏ ꯇꯣꯉꯥꯟ ꯇꯣꯉꯥꯟ ꯃꯈꯣꯏ ꯇ꯭ꯔꯦꯗꯤꯁꯟ ꯑꯗꯒꯤ ꯕꯦꯡꯀꯣꯛꯀꯤ ꯊꯥꯏꯂꯦꯟꯒꯤ ꯑꯃ ꯑꯃ ꯆꯤꯟꯖꯥꯛ ꯐꯨꯗ ꯐꯨꯗ ꯁꯤꯁꯇꯦꯝ ꯀꯩꯀꯥꯁꯦ ꯌꯥꯝꯅ ꯉꯥꯎꯖꯕꯗꯨ ꯑꯣꯏ ꯑꯗꯨꯅ ꯌꯥꯝ ꯆꯠꯅꯤꯡꯕꯗꯨ ꯑꯣꯏ ꯑꯗꯨꯒ ꯃꯉꯥ ꯁꯨꯕꯗꯅ ꯃꯉꯥ ꯁꯨꯕꯗꯅ ꯑꯦꯝꯁꯇꯔꯗꯝ ꯑꯦꯝꯁꯇꯔꯗꯝꯁꯤ ꯅꯦꯗꯔꯂꯦꯟꯒꯤ ꯀꯦꯄꯤꯇꯦꯜꯅꯦ ꯑꯗꯨ ꯑꯣꯏꯔꯁꯨ ꯁꯤꯇꯤꯁꯦ ꯌꯥꯝ ꯅꯨꯡꯉꯥꯏꯕ ꯌꯥꯝ ꯀꯂꯔꯐꯨꯟ ꯑꯣꯏꯕ ꯂꯥꯏꯠ ꯂꯥꯏꯠ ꯂꯥꯏꯠꯅꯦꯕꯜ ꯑꯣꯏꯕ ꯑꯃ ꯏꯟꯇꯔꯅꯦꯁꯅꯦꯜ ꯁꯤꯇꯤ ꯑꯃꯅꯤ ꯑꯗꯨꯅ ꯑꯩꯗꯤ ꯌꯥꯝ ꯆꯠꯅꯤꯡꯕ ꯅꯨꯉꯥꯏꯕꯗꯨ ꯑꯣꯏ